ꯑꯩꯁꯦ ꯗꯦꯜꯂꯤꯗ ꯂꯩꯕꯅꯤ ꯑꯗꯨꯅ ꯌꯨꯝꯒ ꯄꯥꯎ ꯐꯥꯎꯅꯗꯕ ꯌꯥꯗ꯭ꯔꯦ ꯑꯩꯅ ꯀꯣꯜ ꯇꯧꯒꯦꯅ ꯇꯧꯕꯗ ꯔꯤꯆꯥꯔꯖ ꯌꯥꯎꯗ꯭ꯔꯦ ꯃꯔꯝ ꯑꯗꯨꯅ ꯑꯩꯒꯤ ꯖꯤꯑꯣ ꯁꯤꯝ ꯑꯁꯤꯗ ꯊꯥꯒꯤ ꯊ꯭ꯔꯤ ꯍꯟꯗ꯭ꯔꯦꯠ ꯔꯨꯄꯤꯁ ꯍꯥꯞꯄꯒ ꯀꯣꯜ ꯇꯧꯅꯕ ꯍꯥꯞꯂꯤ ꯑꯩꯒꯤ ꯃꯣꯕꯥꯏꯜ ꯅꯝꯕꯔꯅ ꯑꯩꯠ ꯖꯤꯔꯣ ꯖꯤꯔꯣ ꯐꯥꯏꯚ ꯁꯤꯛꯁ ꯐꯣꯔ ꯊ꯭ꯔꯤ ꯇꯨ ꯋꯥꯟ ꯖꯤꯔꯣ